ꯑꯩꯍꯥꯛꯅ ꯆꯠꯈꯤꯕ ꯈ꯭ꯋꯥꯏꯗꯒꯤ ꯐꯖꯕ ꯃꯍꯧꯁꯥꯒꯤ ꯑꯣꯏꯕ ꯄꯨꯛꯅꯤꯡ ꯍꯨꯕ ꯁꯛꯐꯝ ꯂꯩꯈꯤꯕ ꯍꯥꯏꯀꯤꯡ ꯃꯐꯝ ꯑꯁꯤ ꯀꯛꯆꯤꯡ ꯒꯤ ꯃꯆꯤꯟ ꯃꯅꯥꯎ ꯍꯥꯏꯔꯤꯕ ꯆꯤꯡꯊꯛ ꯑꯁꯤꯗꯅꯤ ꯍꯥꯏꯔꯤꯕ ꯆꯤꯡꯊꯛ ꯑꯁꯤꯗ ꯍꯥꯏꯀꯤꯡ ꯆꯠꯈꯤꯕ ꯑꯁꯤ ꯑꯗꯨꯛꯀꯤ ꯃꯇꯤꯛ ꯌꯥꯝꯅ ꯅꯨꯡꯉꯥꯏꯈꯤ ꯑꯩꯍꯥꯛꯅ ꯆꯠꯈꯤꯕ ꯑꯁꯤ ꯅꯣꯡ ꯉꯥꯟꯗ꯭ꯔꯤꯉꯩ ꯅꯨꯃꯤꯠꯅ ꯊꯣꯛꯇ꯭ꯔꯤꯉꯩ ꯃꯇꯝꯗꯒꯤ ꯍꯥꯏꯔꯤꯕ ꯆꯤꯡꯊꯛ ꯑꯁꯤꯗ ꯌꯧꯏ ꯑꯗꯨꯒ ꯆꯤꯡꯊꯛ ꯑꯁꯤꯗꯒꯤ ꯑꯩꯍꯥꯛꯅ ꯅꯨꯃꯤꯠ ꯊꯣꯛꯂꯛꯄ ꯑꯁꯤ ꯎꯕ ꯐꯪꯏ ꯑꯗꯨꯛꯀꯤ ꯃꯇꯤꯛ ꯐꯖꯩ ꯄꯨꯛꯅꯤꯡ ꯍꯨꯅ ꯐꯖꯩ ꯆꯤꯡꯊꯛꯇꯒꯤ ꯑꯁꯨꯃꯥꯏꯅ ꯌꯦꯡꯕ ꯑꯁꯤ ꯑꯗꯨꯒ ꯍꯥꯏꯔꯤꯕ ꯃꯐꯝ ꯑꯁꯤꯗ ꯑꯩꯍꯥꯛꯅ ꯃꯇꯝ ꯈꯔ ꯅꯨꯃꯤꯠ ꯊꯣꯛꯂꯛꯄ ꯌꯦꯡꯉꯒ ꯃꯇꯝ ꯂꯦꯟꯖꯩ ꯑꯗꯨꯒ ꯍꯥꯏꯔꯤꯕꯁꯤꯡ ꯑꯁꯤꯗꯒꯤꯅ ꯃꯊꯪꯒꯤ ꯆꯤꯡ ꯐꯥꯎꯕ ꯈꯣꯡꯅ ꯑꯗꯨꯝꯃꯛ ꯆꯠꯂꯤ ꯑꯗꯨꯒ ꯃꯐꯝ ꯑꯗꯨꯗ ꯑꯃꯨꯛ ꯅꯨꯃꯤꯠ ꯇꯥꯕ ꯉꯥꯏꯗꯨꯅ ꯂꯩ ꯅꯨꯃꯤꯠ ꯇꯥꯕꯒꯤ ꯐꯖꯕ ꯑꯗꯨꯁꯨ ꯌꯦꯡꯅꯤꯡꯕꯒꯤ ꯗꯃꯛꯇ ꯑꯩꯍꯥꯛꯅ ꯉꯥꯏꯗꯨꯅ ꯂꯩꯈꯤ ꯑꯗꯨꯒ ꯃꯐꯝ ꯑꯗꯨꯗ ꯅꯨꯃꯤꯠ ꯇꯥꯕ ꯌꯦꯡꯕ ꯑꯗꯨꯁꯨ ꯑꯗꯨꯛꯀꯤ ꯃꯇꯤꯛ ꯄꯨꯛꯅꯤꯡ ꯍꯨꯅ ꯐꯖꯈꯤ ꯃꯇꯝ ꯃꯇꯝꯒꯤ ꯃꯇꯨꯡ ꯏꯟꯅ ꯑꯇꯣꯞ ꯑꯇꯣꯞꯄ ꯃꯐꯝ ꯀꯌꯥꯗꯁꯨ ꯑꯩꯍꯥꯛꯅ ꯍꯥꯏꯀꯤꯡ ꯆꯠꯄ ꯑꯁꯤ ꯄꯥꯝꯖꯈꯤ